ꯍꯂꯣ

ꯀꯣꯜ ꯂꯤꯛ ꯌꯣꯟꯕ ꯗꯨꯀꯥꯟ ꯗꯨꯀꯥꯟꯂꯣ ꯁꯤꯕꯣ ꯑ ꯑ ꯏꯆꯥ ꯂꯨꯍꯣꯡꯕꯒꯤ ꯄꯣꯠ ꯆꯩ ꯈꯤꯇ ꯀꯣꯟꯒꯤ ꯑꯥꯏꯇꯦꯝ ꯈꯤꯇ ꯂꯧꯖꯒꯦ ꯑ ꯄꯨꯈꯝꯁꯤꯕꯨ ꯗ꯭ꯔꯖꯟꯗ ꯀꯌꯥ ꯀꯌꯥ ꯂꯩꯒꯦ ꯀꯤꯂꯣꯗ ꯀꯌꯥ ꯂꯩꯒꯦ ꯔꯦꯠ

ꯀꯤꯂꯣꯗꯗꯤ ꯄꯨꯈꯝ ꯀꯌꯥ ꯆꯟꯒꯦ ꯑ ꯇꯔꯥꯒꯤ ꯃꯊꯛꯇ ꯂꯣꯏꯅ ꯆꯜꯂꯦ ꯆꯥꯏꯁꯦꯟꯁꯨ ꯋꯦꯠꯇ ꯆꯠꯄ꯭ꯔꯣ ꯋꯦꯠꯇꯗꯤ ꯆꯥꯏꯁꯦꯟꯁꯤꯅ ꯀꯌꯥ ꯂꯩꯒꯦ ꯑꯥ ꯑ ꯁꯦꯟꯖꯦꯡꯅ ꯇꯥꯡꯉꯦꯕ ꯁꯦꯟꯖꯦꯡꯅ ꯀꯤꯂꯣꯗ ꯀꯌꯥ ꯆꯠꯀꯦ ꯀꯌꯥ ꯂꯩꯒꯦ ꯏꯁꯇꯤꯜꯅ ꯏꯇꯤꯜ ꯆꯥꯏꯁꯦꯟꯅ ꯀꯌꯥ ꯀꯤꯂꯣꯗ ꯀꯌꯥ ꯀꯩꯅꯣ ꯇꯧꯕ ꯂꯧꯕꯗꯤ ꯃꯃꯜ ꯌꯥꯅꯔꯗꯤ ꯉꯁꯤꯃꯛ ꯂꯧꯔꯗꯧꯅꯤꯅꯦ ꯑꯗꯒꯤ ꯑꯥ ꯀꯔꯤ ꯀꯔꯤ ꯄꯣꯠꯅꯣ ꯍꯥꯏꯔꯤꯁꯦ ꯍꯥ ꯀꯔꯤ ꯄꯣꯠꯅꯣ ꯁꯥꯃꯨꯛ ꯑ ꯁꯥꯃꯨꯛꯁꯨ ꯌꯨꯝ ꯑꯃ ꯌꯨꯝ ꯑꯃ ꯀꯩꯅꯣ ꯇꯧꯕꯒꯤ ꯃꯄꯣꯠ ꯁꯨꯅ ꯂꯣꯏꯅ ꯂꯧꯒꯗꯧꯅꯤ ꯅꯤꯉꯣꯜ ꯑꯃꯒꯤ ꯎꯟꯐꯝ ꯊꯣꯛꯄ ꯂꯣꯏꯅ ꯑꯥꯏꯇꯦꯝꯁꯤꯡꯗꯣ ꯂꯧꯒꯗꯧꯅꯤ ꯑ

ꯑ ꯀꯣꯔꯐꯨꯁꯨ ꯋꯦꯠꯇ ꯆꯠꯄ꯭ꯔ ꯑꯥ ꯑꯣ ꯀꯌꯥꯝ ꯆꯥꯎꯕ ꯀꯦꯖꯤ ꯀꯌꯥꯃꯨꯛ ꯇꯥꯕ ꯀꯣꯔꯐꯨ ꯂꯩꯒꯦ ꯈꯔ ꯆꯥꯎꯕ ꯑ ꯑ ꯐꯔꯦ ꯐꯔꯦ ꯂꯥꯛꯑꯝꯗꯥꯏꯗ ꯑꯩ ꯑꯃꯨꯛ ꯄꯥꯎ ꯐꯥꯎꯔꯁꯦ ꯑꯣ ꯂꯥꯛꯀꯦ ꯂꯥꯛꯀꯦ ꯑꯧ ꯐꯔꯦ ꯐꯔꯦ ꯊꯝꯃꯦ